ꯑꯩꯅ ꯅꯨꯡꯇꯤꯒꯤ ꯋꯥꯛꯀꯤꯡ ꯆꯠꯄ ꯗ ꯎꯆꯦꯛ ꯌꯦꯡꯕꯁꯦ ꯍꯦꯛ ꯍꯧꯒꯠꯄꯗꯒꯤ ꯃꯍꯧꯁꯥ ꯂꯥꯏꯔꯦꯝꯕꯤꯅ ꯊꯝꯂꯝꯕ ꯊꯅꯝꯕ ꯌꯨꯝꯗ ꯂꯩꯕ ꯁꯦꯟꯗ꯭ꯔꯥꯡ ꯑꯗꯒꯤ ꯌꯨꯝꯗ ꯂꯣꯏꯕ ꯈꯨꯅꯨ ꯑꯗꯒꯤ ꯌꯦꯟ ꯅ ꯑꯌꯨꯛ ꯅꯣꯉꯥꯂꯝꯗꯥꯏꯗ ꯀꯦꯛ ꯀꯦꯛ ꯀꯦꯛ ꯀꯦꯛꯅ ꯈꯣꯡꯕ ꯅꯣꯡꯉꯥꯜꯂꯦꯅ ꯇꯥꯛꯄ ꯑꯁꯤꯅ ꯆꯤꯡꯕꯁꯤ ꯃꯍꯧꯁꯥ ꯂꯥꯏꯔꯦꯝꯕꯤꯅ ꯊꯅꯝꯕ ꯈꯨꯁꯦꯝ ꯑꯁꯤꯕꯨ ꯌꯥꯝꯅ ꯅꯨꯡꯉꯥꯏꯕ ꯄꯨꯛꯅꯤꯡ ꯊꯧꯒꯠꯅꯤꯡꯉꯥꯏ ꯑꯣꯏꯕ ꯑꯁꯤꯅꯤ ꯑꯁꯤ ꯖꯤ ꯎꯔꯨꯔꯒ ꯑꯁꯤꯒꯨꯝꯕ ꯄꯔꯀꯤꯇꯤꯒꯤ ꯄꯔꯀꯤꯇꯤꯒꯤ ꯊꯧꯒꯠꯅꯤꯉꯥꯏ ꯑꯣꯏꯕ ꯃꯔꯝꯁꯤꯡ ꯑꯁꯤ ꯌꯥꯝꯅ ꯄꯨꯛꯅꯤꯡ ꯅꯨꯡꯁꯤꯅꯤꯉꯥꯏ ꯑꯣꯏꯕ ꯑꯃꯅꯤ ꯑꯩꯅ ꯋꯥꯛꯀꯤꯡ ꯆꯠꯄ ꯃꯇꯝꯗ ꯊꯦꯡꯅꯕ ꯊꯦꯡꯅꯕ ꯏꯪꯈꯣꯜꯒꯤ ꯋꯥꯄꯟ ꯈꯣꯡꯕꯥꯟ ꯃꯔꯛꯇ ꯃꯍꯧꯁꯥ ꯂꯥꯏꯔꯦꯝꯕꯤꯅ ꯊꯅꯝꯕ ꯊꯅꯝꯕ ꯋꯥꯄꯜ ꯃꯔꯛꯇ ꯂꯩꯕ ꯎꯔꯤꯡꯀꯣꯛꯊꯣꯡ ꯃꯥꯒꯤ ꯃꯇꯝ ꯅꯣꯡꯉꯥꯜꯂꯛꯄꯗ ꯃꯍꯥꯛꯅ ꯆꯦꯟ ꯆꯣꯡꯗꯨꯅ ꯁꯥꯟꯅꯕ ꯑꯁꯤꯒꯨꯝꯕ ꯑꯁꯤ ꯎꯔꯨꯕ ꯌꯥꯝꯅ ꯄꯨꯛꯅꯤꯡ ꯊꯧꯒꯠꯅꯤꯡꯉꯥꯏꯅꯤ ꯑꯁꯤꯅ ꯑꯩꯒꯤ ꯄꯣꯊꯥꯐꯝ ꯑꯣꯏꯕ ꯑꯁꯤꯒꯨꯝꯕꯁꯨ ꯌꯥꯝꯂꯕ ꯄ꯭ꯔꯀꯤꯇꯤꯒꯤ ꯃꯃꯟ ꯃꯃꯟ ꯄꯀꯤꯅ ꯊꯃꯔꯝꯕ ꯃꯌꯥꯝ ꯑꯁꯦ ꯉꯁꯤ ꯑꯁꯤ ꯁꯪꯇꯣꯛꯅꯕꯒꯤ ꯑꯣꯏꯕ ꯃꯔꯝ ꯃꯔꯝꯅꯤ ꯑꯗꯨꯒ ꯋꯥꯛꯀꯤꯡ ꯆꯠꯄ ꯃꯇꯝꯗ ꯆꯤꯡꯌꯥ ꯇꯝꯌꯥꯗ ꯂꯩꯕ ꯎꯆꯦꯛꯁꯤꯡ ꯑꯁꯤ ꯎꯆꯦꯛꯁꯤꯡꯅ ꯀꯣꯏꯆꯦꯟ ꯆꯦꯟꯗꯅ ꯀꯣꯏꯄꯥꯏ ꯄꯥꯏꯗꯅ ꯂꯩꯕ ꯑꯁꯤ ꯑꯁꯤ ꯌꯥꯝꯅ ꯄꯨꯛꯅꯤꯡ ꯊꯧꯒꯠꯅꯤꯡꯉꯥꯏꯅꯤ ꯑꯁꯤꯒꯨꯝꯕ ꯃꯌꯥꯝ ꯑꯁꯤ ꯄꯨꯟꯁꯤ ꯁꯥꯟꯅꯕ ꯑꯩꯒꯤ ꯋꯥꯈꯟ ꯕ꯭ꯔꯦꯟ ꯄꯣꯊꯥꯕ ꯑꯣꯏꯕ ꯑꯁꯤꯒꯨꯝꯕ ꯑꯁꯤꯒꯨꯝꯕ ꯃꯌꯥꯝ ꯑꯁꯤꯅ ꯑꯩꯒꯤ ꯍꯛꯆꯥꯡ ꯋꯥꯈꯜ ꯕ꯭ꯔꯦꯟ ꯅꯨꯡꯉꯥꯏꯍꯟꯕ ꯍꯛꯆꯥꯡ ꯇꯌꯥꯡ ꯇꯌꯥꯡ ꯇꯌꯥꯡꯕ ꯃꯌꯥꯝ ꯑꯁꯤ ꯑꯁꯤ ꯑꯁꯨꯛꯀꯤ ꯃꯇꯤꯛ ꯑꯩꯒꯤ ꯍꯛꯆꯥꯡ ꯑꯩꯒꯤ ꯍꯤꯡꯅꯕꯒꯤ ꯂꯝꯕꯤꯗ ꯑꯩꯒꯤ ꯋꯥꯈꯜ ꯑꯁꯨꯛꯀꯤ ꯃꯇꯤꯛ ꯅꯨꯡꯉꯥꯏꯍꯜꯂꯤ ꯑꯁꯤꯒꯨꯝꯕ ꯑꯁꯤꯅꯤ ꯑꯩꯒꯤ ꯑꯩꯅ ꯎꯆꯦꯛꯁꯤꯡꯕꯨ ꯄ꯭ꯔꯀꯤꯇꯤꯒꯤ ꯅ ꯄꯤꯔꯝꯂꯤꯕ ꯎꯆꯦꯛ ꯋꯥꯌꯥꯁꯤꯡ ꯑꯗꯨꯒ ꯎꯄꯥꯟ ꯋꯥꯄꯥꯟ ꯃꯔꯛꯇ ꯍꯔꯥꯎ ꯍꯔꯥꯎꯅ ꯇꯣꯡꯂꯤꯕꯒꯨꯝꯅ ꯃꯇꯝ ꯆꯥꯅ ꯆꯥꯅ ꯈꯣꯡꯕ ꯑꯗꯒꯤ ꯈꯣꯡꯕ ꯑꯗꯒꯤ ꯅꯣꯡꯒꯧꯕꯤ ꯀꯧꯕꯤ ꯆꯦꯛꯂꯥꯅ ꯈꯣꯡꯕ ꯑꯁꯤ ꯑꯁꯨꯛꯀꯤ ꯃꯇꯤꯛ ꯑꯩꯒꯤ ꯊꯃꯣꯏꯗ ꯅꯨꯡꯉꯥꯏꯕ ꯄꯣꯛꯄ ꯑꯁꯤꯒꯨꯝꯕ ꯏꯟꯇꯔꯦꯁ ꯁꯤꯡ ꯑꯁꯤꯅ ꯑꯩꯅ ꯎꯆꯦꯛꯁꯤꯡꯕꯨ ꯊꯋꯥꯏ ꯇꯥꯅ ꯌꯦꯡꯖꯗꯨꯅ ꯂꯩꯔꯤꯕꯅꯤ